ꯚꯥꯔꯠꯀꯤ ꯄꯨꯋꯥꯔꯤꯒꯤ ꯍꯥꯏꯔꯒꯗꯤ ꯏꯟꯗꯤꯌꯥꯁꯤ ꯑꯍꯥꯟꯕꯗ ꯃꯤꯒꯤ ꯃꯤꯈꯥꯗ ꯄꯣꯜꯂꯝꯃꯦ ꯑꯗꯨꯕꯨ ꯏꯟꯗꯤꯌꯥꯁꯤ ꯌꯥꯝ ꯆꯥꯎꯈꯠꯂꯝꯗꯦ ꯑꯗꯨꯒꯤ ꯃꯇꯨꯡꯗ ꯕ꯭ꯔꯤꯇꯤꯁ ꯂꯥꯛꯈꯤ ꯕ꯭ꯔꯤꯇꯤꯁ ꯂꯥꯛꯑ ꯃꯇꯨꯡꯗ ꯏꯟꯗꯤꯌꯥꯁꯤ ꯇꯣꯈꯥꯏꯔꯛꯈꯤ ꯄꯥꯀꯤꯁꯇꯥꯟꯒ ꯏꯟꯗꯤꯌꯥꯒ ꯑꯗꯨ ꯑꯗꯨꯒꯤ ꯃꯇꯨꯡꯗ ꯃꯥꯠꯃ ꯒꯥꯟꯗꯤ ꯂꯥꯛꯑꯦ ꯃꯍꯥꯠꯃ ꯒꯥꯟꯙꯤ ꯂꯥꯛꯑ ꯃꯇꯨꯡꯗ ꯏꯟꯗꯤꯌꯥꯁꯤ ꯁ꯭ꯇꯔꯒꯜ ꯇꯧꯔꯒ ꯅꯤꯡꯇꯝꯕ ꯄꯣꯔꯛꯅꯕ ꯍꯣꯠꯅꯈꯤ ꯑꯗꯨꯕꯨ ꯅꯤꯡꯇꯝꯕꯁꯤ ꯄꯨꯔꯛꯈꯤ ꯑꯗꯨ ꯏꯟꯗꯤꯌꯥꯁꯤ ꯏꯟꯗꯤꯄꯦꯟꯗꯦꯟꯁꯨ ꯑꯣꯏꯈꯤ ꯑꯗꯨ ꯃꯍꯥꯠꯃ ꯒꯥꯟꯙꯤꯅ ꯏꯟꯗꯤꯌꯥꯁꯤ ꯌꯥꯝ ꯁ꯭ꯇꯔꯒꯜꯁꯨ ꯇꯧꯔꯛꯈꯤ ꯑꯗꯨꯝꯕ ꯃꯅꯤꯄꯨꯔꯒꯤ ꯑꯣꯏꯔꯒꯗꯤ ꯕꯤꯔ ꯇꯤꯀꯦꯟꯗ꯭ꯔꯖꯤꯠꯅ